ꯑꯩꯅ ꯅꯍꯥꯟ ꯅꯥꯏꯀꯥ ꯑꯦꯞꯇꯒꯤ ꯂꯤꯞ ꯇꯤꯟꯠ ꯑꯃ ꯑꯣꯔꯗꯔ ꯇꯧꯋꯦ ꯃꯃꯜꯁꯨ ꯇꯥꯡꯉꯦ ꯆꯥꯇ꯭ꯔꯦꯠ ꯍꯦꯜꯂꯦ ꯑꯗꯨꯒ ꯅꯨꯡꯁꯨ ꯌꯥꯝ ꯅꯨꯡꯉꯥꯏꯇꯦ ꯄꯤꯛꯃꯦꯟꯇꯦꯁꯟ ꯌꯥꯝꯅ ꯊꯤ ꯑꯗꯨꯒꯤ ꯄ꯭ꯔꯣꯗꯛꯇꯨꯗꯤ ꯁꯤꯖꯤꯟꯅꯕꯗ ꯏꯀꯥꯟ ꯀꯥꯟꯅꯗꯔꯦ